ꯍꯜꯂꯣ ꯍꯜꯂꯣ ꯇꯥꯛꯄꯤꯌꯨꯅꯦ ꯀꯔꯤ ꯍꯥꯏꯒꯗꯕ ꯇꯥꯏꯌꯦ ꯍꯜꯂꯣ ꯍꯥꯏꯕꯤꯌꯣ ꯌꯥꯏꯌꯦ ꯑꯗꯨꯝ ꯍꯥꯏꯌꯣ ꯂꯩꯅꯤꯌꯦ ꯑꯗꯣ ꯅꯨꯃꯤꯠ ꯅꯤꯅꯤꯃꯨꯛꯇꯤ ꯆꯪꯒꯅꯤ ꯂꯨꯄꯥ ꯆꯥꯃꯔꯤ ꯌꯥꯡꯈꯩ ꯃꯨꯛꯇ ꯑꯗꯨꯝ ꯌꯥꯅꯤꯌꯦ ꯈꯣꯡꯒ꯭ꯔꯥꯎ ꯑꯃ ꯇꯨꯕꯒꯤ

ꯌꯥꯅꯤꯌꯦ ꯅꯪ ꯑꯩꯈꯣꯏ ꯇꯦꯂꯔꯗ ꯂꯥꯛꯂꯒ ꯅꯪ ꯋꯦꯁꯇꯣ ꯑꯣꯜꯂ ꯀꯥꯟꯗ ꯐꯖꯅ ꯇꯨꯁꯦ